ꯍꯂꯣ ꯑꯣ ꯑꯩꯁꯦ ꯃꯅꯤꯄꯨꯔꯗ ꯂꯝ ꯀꯣꯏꯕ ꯂꯥꯛꯄꯅꯦ ꯑꯗ ꯊꯥꯡꯒꯗ ꯑꯗꯣ ꯍꯤꯅ ꯆꯠꯇꯣꯏꯔꯥ ꯑꯗꯨꯒ ꯀꯩꯅ ꯒꯥꯔꯤꯅ ꯆꯠꯄ꯭ꯔꯣ ꯑꯣ ꯑꯗꯨꯝ

ꯑꯗꯨꯝ ꯒꯥꯔꯤꯗ ꯆꯠꯂꯁꯨ ꯑꯗꯨꯝ ꯌꯥ ꯅꯠꯇ꯭ꯔꯣ

ꯑꯣ ꯂꯥꯛꯑꯝꯗꯥꯏꯗ ꯀꯣꯜ ꯑꯝꯇ ꯇꯧꯕꯤꯔꯛꯎꯕ ꯑ